ꯑꯩꯈꯣꯏꯒꯤ ꯊꯧꯕꯥꯜ ꯑꯁꯤꯗ ꯑꯅꯥ ꯂꯥꯏꯌꯦꯡ ꯁꯪ ꯑꯃꯁꯨꯡ ꯀ꯭ꯂꯤꯅꯤꯛ ꯍꯤꯗꯥꯛ ꯌꯣꯟꯐꯝ ꯑꯗꯨꯗꯒꯤ ꯀꯃ꯭ꯌꯨꯅꯤꯇꯤ ꯍꯦꯜꯊ ꯁꯦꯟꯇꯔ ꯑꯁꯤ ꯃꯔꯥꯡ ꯀꯥꯏꯅ ꯂꯩꯈ꯭ꯔꯦ ꯍꯥꯏꯕꯗꯤ ꯑꯩꯈꯣꯏꯒꯤ ꯊꯧꯕꯥꯜ ꯑꯁꯤꯗ ꯗꯤꯁꯇ꯭ꯔꯤꯛꯀꯤ ꯑꯣꯏꯕ ꯗꯤꯁꯇ꯭ꯔꯤꯛ ꯍꯣꯁꯄꯤꯇꯥꯜ ꯊꯧꯕꯥꯜ ꯗꯤꯁꯇ꯭ꯔꯤꯛ ꯍꯣꯁꯄꯤꯇꯥꯜ ꯈꯥꯡꯉꯕꯣꯛꯇ ꯂꯩ ꯃꯁꯤꯒꯨꯝꯕ ꯍꯣꯁꯄꯤꯇꯥꯜ ꯑꯇꯣꯞ ꯑꯇꯣꯞꯄ ꯃꯆꯥꯛ ꯀ꯭ꯂꯤꯅꯤꯛ ꯀꯌꯥ ꯒꯨꯝꯕ ꯑꯃꯁꯨ ꯂꯩ ꯃꯤꯠꯀꯤ ꯑꯣꯏꯕ ꯌꯥꯒꯤ ꯑꯣꯏꯕ ꯑꯗꯨꯗꯒꯤ ꯑꯇꯣꯞ ꯑꯇꯣꯞꯄ ꯇꯣꯉꯥꯟꯕ ꯀꯩꯅꯣ ꯀꯌꯥ ꯃꯔꯣꯝ ꯑꯃ ꯂꯩꯈ꯭ꯔꯦ ꯑꯗꯨꯒ ꯑꯩꯈꯣꯏꯅ ꯑꯩꯈꯣꯏꯒꯤ ꯍꯛꯆꯥꯡꯒꯤ ꯔꯤꯖꯜ ꯍꯥꯏꯗꯤ ꯔꯤꯖꯜ ꯂꯧꯅꯤꯡꯕ ꯈꯣꯠꯄ ꯂꯩꯔꯒꯁꯨ ꯍꯥꯏꯕꯗꯤ ꯕ꯭ꯂꯗ ꯇꯦꯁ ꯀꯨꯝꯕ ꯑꯗꯨꯗꯒꯤ ꯑꯦꯛꯁꯔꯦ ꯒꯨꯝꯕ ꯇꯧꯕ ꯈꯣꯠꯄ ꯑꯗꯨꯒꯤ ꯇꯣꯉꯥꯟ ꯇꯣꯉꯥꯟꯕ ꯀ꯭ꯂꯤꯅꯤꯛ ꯀꯌꯥꯃꯔꯨꯝ ꯑꯃꯁꯨ ꯂꯩꯈ꯭ꯔꯦ ꯑꯗꯨꯒ ꯃꯤꯠꯀꯤ ꯑꯣꯏꯕ ꯀ꯭ꯂꯤꯅꯤꯛ ꯀꯌꯥ ꯃꯔꯣꯝ ꯑꯃꯁꯨ ꯂꯩ ꯃꯐꯝ ꯑꯁꯤꯗ ꯑꯗꯨꯒ ꯍꯤꯗꯥꯛ ꯌꯣꯟꯐꯝꯒꯤꯗꯤ ꯃꯔꯥꯡ ꯀꯥꯏꯅ ꯂꯩ ꯍꯤꯗꯥꯛ ꯌꯣꯟꯐꯝ ꯑꯁꯤ ꯑꯗꯨꯛꯀꯤ ꯃꯇꯤꯛ ꯍꯣꯁꯄꯤꯇꯥꯜ ꯃꯃꯥꯡꯗꯁꯨ ꯑꯗꯨꯒꯨꯝꯕ ꯐꯥꯔꯃꯥꯁꯤ ꯀꯌꯥ ꯃꯔꯨꯝ ꯑꯃ ꯂꯩ ꯑꯗꯨꯒ ꯃꯗꯨꯗ ꯍꯣꯁꯄꯤꯇꯥꯜꯒꯤ ꯑꯣꯏꯕ ꯐꯦꯁꯤꯂꯤꯇꯤ ꯀꯌꯥ ꯃꯔꯨꯝ ꯑꯃꯁꯨ ꯄꯤ ꯑꯇꯣꯞꯄ ꯍꯥꯏꯕꯗꯤ ꯇꯣꯉꯥꯟ ꯇꯣꯉꯥꯟꯕ ꯐꯦꯁꯤꯂꯤꯇꯤ ꯀꯌꯥ ꯃꯔꯣꯝ ꯑꯃ ꯄꯤꯑꯦꯕ ꯑꯩꯈꯣꯏꯗ ꯀꯥꯟꯅꯕ ꯑꯗꯨꯒ ꯍꯤꯗꯥꯛ ꯂꯥꯡꯊꯛ ꯂꯩꯕ ꯃꯇꯝꯗꯅꯦ ꯑꯩꯈꯣꯏꯅ ꯑꯩꯈꯣꯏꯒꯤ ꯄ꯭ꯔꯥꯏꯝ ꯃꯤꯅꯤꯁꯇꯔꯒꯤ ꯍꯛꯆꯦꯜ ꯀꯥꯔꯗ ꯑꯁꯤ ꯁꯤꯖꯟꯅꯗꯨꯅ ꯗꯤꯁꯀꯥꯎꯟ ꯀꯌꯥ ꯃꯔꯣꯝ ꯑꯃ ꯇꯥꯍꯟꯗꯨꯅ ꯑꯩꯈꯣꯏꯅ ꯑꯍꯣꯡꯕ ꯃꯃꯜꯗ ꯍꯤꯗꯥꯛ ꯂꯥꯡꯊꯛ ꯁꯤꯡ ꯑꯁꯤꯁꯨ ꯐꯪꯍꯜꯂꯤ ꯑꯗꯨꯒ ꯑꯩꯈꯣꯏꯅ ꯑꯦꯛꯁ ꯔꯦ ꯒꯨꯝꯕ ꯂꯧꯕ ꯈꯣꯠꯄ ꯑꯗꯨꯗꯒꯤ ꯇꯣꯉꯥꯟ ꯇꯣꯉꯥꯟꯕ ꯑꯩꯈꯣꯏꯒꯤ ꯔꯤꯖꯜ ꯍꯥꯏꯕꯗꯤ ꯇꯦꯁ ꯔꯤꯖꯜ ꯀꯌꯥ ꯃꯔꯣꯝ ꯑꯃ ꯍꯣꯁꯄꯤꯇꯥꯜ ꯑꯁꯤꯗ ꯐꯦꯁꯤꯂꯤꯇꯤ ꯂꯩꯕ ꯀꯌꯥ ꯃꯔꯣꯝ ꯑꯃꯁꯨ ꯂꯩ ꯑꯗꯨꯒ ꯊꯧꯕꯥꯜꯒꯤ ꯑꯣꯏꯅꯗꯤ ꯍꯥꯏꯕꯗꯤ ꯑꯗꯨꯒꯤ ꯔꯤꯖꯜꯗꯨꯒꯤ ꯐꯦꯁꯤꯂꯤꯇꯤꯗꯤ ꯌꯥꯝꯅ ꯃꯛꯇꯤ ꯂꯩꯇ꯭ꯔꯦ ꯑꯗꯨ ꯑꯣꯏꯁꯨ ꯑꯇꯣꯞ ꯑꯇꯣꯞꯄ ꯇꯣꯉꯥꯟꯕ ꯀꯌꯥ ꯃꯔꯣꯝ ꯑꯃ ꯂꯩ ꯀꯥꯟꯅ ꯀꯥꯟꯅꯕ ꯑꯗꯨꯒꯨꯝꯕ ꯇꯦꯁ ꯔꯤꯖꯜꯒꯤ ꯐꯦꯁꯤꯂꯤꯇꯤ ꯀꯌꯥ ꯃꯔꯨꯝ ꯑꯃ ꯂꯩ ꯑꯜꯇ꯭ꯔꯥ ꯁꯥꯎꯟ ꯂꯧꯕ ꯀꯥꯟꯗ ꯑꯩꯈꯣꯏꯅ ꯍꯥꯏꯗꯤ ꯂꯤꯚꯔꯒꯤ ꯂꯧꯒꯦꯔꯥ ꯑꯃꯒꯤ ꯂꯧꯒꯦꯔꯥ ꯍꯣꯁꯄꯤꯇꯥꯜꯗ ꯐꯪꯉꯝꯕꯁꯨ ꯀꯌꯥ ꯃꯔꯣꯝ ꯑꯃ ꯂꯩꯑꯦꯕ ꯑꯗꯨꯅ ꯑꯩꯈꯣꯏꯗ ꯄꯩꯁꯥ ꯆꯪꯗꯕꯁꯨ ꯍꯦꯜꯍꯜꯂꯤ ꯑꯗꯨꯒ ꯑꯅꯥꯕ ꯏꯃꯨꯡ ꯑꯗꯣ ꯍꯥꯏꯕꯗꯤ ꯑꯔꯨꯕ ꯑꯅꯥꯕ ꯅꯥꯔꯦꯅ ꯈꯜꯂꯣ ꯑꯗꯨꯒ ꯑꯜꯇ꯭ꯔꯥ ꯁꯥꯎꯟꯗꯨꯗ ꯄꯩꯁꯥ ꯃꯌꯥꯝ ꯑꯃ ꯆꯪꯈꯤꯕ ꯍꯤꯗꯥꯛ ꯂꯥꯡꯊꯛ ꯂꯩꯕꯗ ꯆꯪꯕ ꯈꯣꯠꯄ ꯍꯥꯏꯕꯁꯤ ꯑꯗꯨꯒ ꯑꯩꯈꯣꯏꯒꯤ ꯍꯛꯁꯦꯜ ꯀꯥꯔꯗ ꯑꯁꯤ ꯁꯤꯖꯟꯅꯗꯨꯅ ꯑꯩꯈꯣꯏꯅ ꯄꯩꯁꯥꯁꯤꯡ ꯑꯁꯤ ꯃꯔꯥꯡ ꯀꯥꯏꯅ ꯆꯪꯍꯟꯗꯦ ꯋꯥꯠꯅ ꯆꯪꯍꯜ ꯏꯁꯥꯗ ꯑꯩꯈꯣꯏꯒꯤꯗ ꯀꯣꯛ ꯁꯥꯍꯟꯕꯒꯤ ꯆꯥꯡ ꯋꯥꯠꯍꯜꯂꯤ ꯑꯗꯨꯒ ꯑꯩꯈꯣꯏꯒꯤ ꯀ꯭ꯂꯤꯅꯤꯛꯁꯤꯡ ꯑꯁꯦ ꯍꯥꯏꯕꯗꯤ ꯑꯜꯇ꯭ꯔꯥ ꯁꯥꯎꯟ ꯀ꯭ꯂꯤꯅꯤꯛꯁꯤꯡ ꯑꯁꯦ ꯑꯁꯤꯁꯨ ꯑꯗꯨꯝ ꯃꯃꯜ ꯑꯁꯦ ꯀꯩꯁꯨ ꯍꯦꯟꯅ ꯂꯧꯕ ꯑꯣꯏꯗꯦ ꯑꯗꯨꯒ ꯍꯥꯏꯕꯗꯤ ꯊꯧꯕꯥꯜ ꯑꯁꯤꯗꯗꯤ ꯀ꯭ꯂꯤꯅꯤꯛ ꯀꯨꯝꯕ ꯑꯗꯨꯗꯒꯤ ꯑꯇꯣꯞ ꯑꯇꯣꯞꯄ ꯂꯥꯏꯌꯦꯡꯁꯪ ꯃꯔꯥꯡ ꯀꯥꯏꯅ ꯂꯩ ꯑꯗꯨꯒ ꯍꯣꯁꯄꯤꯇꯥꯜ ꯁꯤꯡ ꯑꯁꯤꯅ ꯍꯥꯏꯕꯗꯤ ꯀꯣꯚꯤꯗꯀꯤ ꯃꯇꯝꯗ ꯄꯥꯛ ꯁꯟꯅ ꯀꯣꯚꯤꯗ ꯁꯟꯗꯣꯔꯛꯄ ꯃꯇꯝꯗꯨꯗ ꯊꯧꯗꯥꯡ ꯌꯥꯝ ꯆꯥꯎꯕ ꯊꯧꯗꯥꯡ ꯑꯃ ꯂꯧꯕꯤꯈꯤ ꯍꯥꯏꯕꯗꯤ ꯈꯨꯜ ꯑꯃꯗ ꯀꯩꯅꯣ ꯇꯧꯕ ꯀꯣꯚꯤꯗ ꯅꯥꯕ ꯃꯤ ꯑꯃ ꯂꯩꯔꯦꯅ ꯈꯜꯂꯣ ꯃꯈꯣꯏꯅ ꯑꯦꯝꯕꯨꯂꯦꯟꯁꯀꯤ ꯀꯥꯟꯅꯕ ꯄꯤꯗꯨꯅ ꯃꯈꯣꯏꯅ ꯂꯧꯕ ꯂꯥꯛꯄꯤ ꯑꯗꯨꯒ ꯀꯣꯚꯤꯗꯀꯤ ꯑꯣꯏꯕ ꯑꯗꯨꯒꯨꯝꯕ ꯀꯣꯚꯤꯗ ꯍꯥꯏꯕꯗꯤ ꯇꯣꯉꯥꯟꯕ ꯀ꯭ꯋꯥꯔꯟꯇꯤꯟ ꯁꯦꯟꯇꯔ ꯑꯃꯗ ꯊꯝꯕꯤꯗꯨꯅ ꯃꯤꯑꯣꯏꯁꯤꯡ ꯑꯗꯨꯕꯨ ꯐꯗ꯭ꯔꯤ ꯐꯥꯎꯕ ꯍꯥꯏꯕꯗꯤ ꯍꯤꯗꯥꯛ ꯂꯥꯡꯊꯛ ꯃꯣꯏꯅ ꯄꯤꯗꯨꯅ ꯈꯣꯠꯇꯨꯅ ꯑꯦꯟꯇꯤ ꯍꯥꯏꯗꯤ ꯚꯦꯛꯁꯤꯟꯁꯤꯡ ꯀꯌꯥ ꯑꯃ ꯄꯤꯗꯨꯅ ꯃꯤꯑꯣꯏ ꯑꯗꯨꯕꯨ ꯐꯍꯟꯗ꯭ꯔꯤꯐꯧꯕ ꯌꯦꯡꯕꯤ ꯑꯗꯨꯒ ꯍꯥꯏꯕꯗꯤ ꯑꯗꯨꯗ ꯆꯥꯔꯖ ꯀꯩꯁꯨ ꯊꯣꯏꯗꯣꯛꯅ ꯂꯧꯗꯦ ꯆꯥꯔꯖ ꯂꯧꯗꯕꯒꯨꯝꯕꯅꯤ ꯑꯗꯨꯒꯨꯝꯕ ꯑꯗꯨꯒ ꯃꯇꯝꯗꯨꯗ ꯍꯥꯏꯕꯗꯤ ꯀꯣꯚꯤꯗ ꯅꯥꯕ ꯀꯥꯟꯗꯗꯤ ꯍꯥꯏꯕꯗꯤ ꯌꯥꯝ ꯆꯦꯛꯁꯤꯟꯅꯁꯨ ꯇꯧꯕꯤ ꯑꯗꯨꯒ ꯃꯈꯣꯏꯒꯤ ꯑꯅꯥ ꯂꯥꯏꯌꯦꯡꯕꯁꯦ ꯌꯥꯝꯅ ꯑꯔꯨꯕ ꯑꯅꯥꯕ ꯑꯃ ꯑꯣꯏꯔꯒꯁꯨ ꯍꯥꯏꯕꯗꯤ ꯌꯥꯝꯅ ꯂꯨꯈ꯭ꯔꯒꯗꯤ ꯀꯣꯚꯤꯗ ꯅꯥꯕ ꯅꯥꯗꯕ ꯑꯗꯨꯝ ꯂꯥꯏꯌꯦꯡꯗꯨꯒꯤ ꯃꯇꯨꯡ ꯏꯟꯅ ꯇꯧꯋꯤ ꯑꯗꯨꯒ ꯍꯥꯏꯕꯗꯤ ꯍꯣꯁ꯭ꯄꯣꯇꯥꯜꯁꯤꯗ ꯑꯅꯥꯕ ꯂꯥꯏꯌꯦꯡꯕ ꯂꯥꯛꯀꯗꯕ ꯃꯤꯑꯣꯏꯁꯤꯡ ꯑꯁꯦ ꯀꯣꯚꯤꯗ ꯅꯥꯔꯤꯕ꯭ꯔꯥ ꯅꯥꯗ꯭ꯔꯤꯕ꯭ꯔꯥ ꯍꯥꯏꯕꯗꯣ ꯍꯥꯟꯅ ꯑꯍꯝꯕꯗ ꯇꯦꯁ ꯔꯤꯖꯜ ꯐꯪꯂꯕ ꯃꯇꯨꯡꯗ ꯑꯅꯥꯕꯗꯨ ꯂꯥꯐꯌꯦꯡꯒꯗꯧꯔꯤꯕꯅꯤ ꯑꯗꯨꯕꯨ ꯌꯥꯝꯅ ꯂꯨꯈꯤꯕ ꯑꯣꯏꯔꯒꯗꯤ ꯃꯗꯨ ꯊꯣꯏꯗꯣꯛꯅ ꯊꯤꯒꯠꯇ꯭ꯔꯦ ꯑꯗꯨꯒ ꯊꯤꯕꯨꯗꯤ ꯊꯤꯒꯠꯂꯤ ꯑꯗꯨꯕꯨ ꯇꯦꯁ ꯇꯧꯔꯁꯨ ꯍꯥꯏꯕꯗꯤ ꯇꯦꯁꯇꯨꯗ ꯄꯣꯖꯤꯇꯤꯚ ꯑꯣꯏꯔꯒꯁꯨ ꯃꯈꯣꯏꯒꯤ ꯑꯅꯥꯕ ꯂꯥꯏꯌꯦꯡꯕꯗꯤ ꯂꯥꯏꯌꯦꯡꯗꯗꯅ ꯇꯣꯛꯇꯦꯕ ꯂꯥꯏꯌꯦꯡꯗꯤ ꯂꯥꯏꯌꯦꯡꯒꯗꯧꯔꯤꯕꯅꯤ ꯑꯗꯨꯕꯨ ꯗꯣꯛꯇꯔꯁꯤꯡ ꯑꯗꯨ ꯌꯥꯝ ꯆꯦꯛꯁꯤꯟꯅ ꯃꯈꯣꯏꯗ ꯃꯍꯤꯛ ꯑꯗꯨ ꯂꯥꯜꯂꯛꯇꯅꯕꯒꯤ ꯃꯑꯣꯡꯗ ꯃꯈꯣꯏꯗ ꯆꯦꯛꯁꯤꯟ ꯐꯤꯔꯦꯞ ꯂꯧꯔꯒ ꯑꯅꯥꯕꯁꯤꯡ ꯑꯗꯨ ꯂꯥꯏꯌꯦꯡꯒꯗꯧꯔꯤꯕꯅꯤ ꯑꯗꯨꯒ ꯂꯥꯏꯌꯦꯡꯂꯕ ꯃꯇꯨꯡꯗ ꯑꯅꯥꯕꯁꯤꯡ ꯑꯗꯣ ꯑꯃꯨꯛ ꯀ꯭ꯋꯥꯔꯟꯇꯥꯏꯟ ꯁꯦꯟꯇꯔꯗ ꯐꯔꯦ ꯍꯥꯏꯕ ꯀꯥꯟꯗ ꯃꯈꯣꯏꯒꯤ ꯃꯤ ꯑꯃ ꯌꯥꯎꯍꯜꯂꯒ ꯑꯃꯨꯛ ꯊꯝꯒꯗꯧꯔꯤꯕꯅꯤ ꯑꯗꯨꯝꯅ ꯑꯁꯨꯝꯅ ꯀꯣꯚꯤꯗꯀꯤ ꯃꯇꯝꯗꯗꯤ ꯌꯥꯝ ꯋꯥꯈꯤ ꯑꯗꯨꯒ ꯍꯣꯁꯄꯤꯇꯥꯜꯁꯤꯡ ꯑꯁꯦ ꯌꯥꯝꯅ ꯊꯕꯛꯁꯨ ꯑꯗꯨꯒꯤ ꯃꯇꯤꯛ ꯀꯟꯅ ꯇꯧꯕꯤꯈꯤ ꯑꯗꯨꯒ ꯑꯁꯨꯝꯅ ꯇꯧꯈꯤ